ꯏꯁꯩ ꯁꯛꯄꯒꯤꯗꯃꯛꯇ ꯑꯩꯅ ꯅꯣꯡꯃꯗ ꯀꯥꯏꯊꯣꯛꯄ ꯍꯥꯏꯔꯒꯗꯤ ꯃꯇꯝ ꯌꯥꯝ ꯌꯥꯝꯅ ꯀꯥꯏꯊꯣꯛꯆꯩ ꯏꯁꯥꯃꯛ ꯏꯁꯩ ꯌꯥꯝꯅ ꯁꯛꯄ ꯄꯥꯝꯖꯕ ꯃꯤꯁꯛ ꯑꯃꯁꯨ ꯑꯣꯏ ꯂꯣꯏꯅ ꯂꯣꯏꯅꯅ ꯏꯁꯩꯗꯤ ꯑꯩ ꯇꯝꯖꯔꯨꯕꯗꯤ ꯂꯩꯇꯦ ꯑꯣꯖꯥ ꯑꯃ ꯅꯥꯏꯅꯗꯤ ꯇꯝꯖꯗꯦ ꯌꯥꯝꯅꯗꯤ ꯄꯥꯝꯖꯩ